ꯁꯤꯕꯨ ꯀꯩꯅꯣ ꯑꯣꯇꯣ ꯗ꯭ꯔꯥꯏꯕꯔ ꯑꯃꯨꯔꯩꯒꯤ ꯅꯝꯕꯔꯅꯦꯀꯣ ꯑꯩꯁꯦ ꯀꯩꯅꯣ ꯑꯣꯇꯣ ꯔꯤꯛꯁꯣ ꯔꯤꯖꯥꯞ ꯇꯧꯅꯤꯡꯉꯦꯕꯀꯣ ꯕꯨꯛ ꯇꯧꯅꯤꯡꯉꯦ ꯃꯔꯝꯗꯤ ꯀꯩꯅꯣ ꯑꯩꯁꯦ ꯑꯥꯗ ꯀꯩꯅꯣ ꯀꯔꯤ ꯋꯥꯇꯔ ꯋꯥꯇꯔ ꯄꯥꯛꯇ ꯆꯠꯅꯤꯡꯉꯦꯕꯀꯣ ꯑꯗꯨꯒꯤ ꯑꯩꯅ ꯍꯥꯟꯅ ꯁꯤ ꯀꯔꯤ ꯍꯥꯏꯕ꯭ꯔꯥ ꯕꯨꯛ ꯇꯧꯅꯤꯡꯉꯛꯄꯅꯦ ꯑꯣꯇꯣꯁꯦ ꯑꯗꯨ ꯑꯩꯒꯤ ꯂꯩꯐꯝꯅ ꯀꯩꯅꯣꯗꯅꯦ ꯁꯤ ꯑꯦꯁ ꯕꯤ ꯁꯤꯜꯂꯣꯡꯒꯤꯀꯣ ꯁꯤ ꯑꯦꯁ ꯕꯤꯗꯅꯦꯕ ꯑꯗꯨꯗꯣ ꯀꯩꯅꯣ ꯑꯩꯈꯣꯏꯅ ꯆꯠꯀꯗꯕ ꯃꯐꯝꯁꯤꯅ ꯏꯂꯤꯐꯦꯟ ꯐꯣꯜꯗ ꯆꯠꯀꯅꯤ ꯍꯥꯏꯕ ꯀꯣ ꯑꯁꯤꯗ ꯌꯥꯔꯕꯗꯤ ꯅꯪꯅ ꯉꯟꯅ ꯂꯥꯛꯄꯤꯌꯣ ꯑꯩꯈꯣꯏ ꯌꯨꯝꯗ ꯁꯤ ꯑꯦꯁ ꯕꯤ ꯑꯩ ꯑꯩꯈꯣꯏꯒꯤ ꯍꯣꯇꯦꯜ ꯅꯝꯕꯔꯅ ꯀꯩꯅꯣ ꯇ꯭ꯌꯦꯜꯐꯅꯦꯕꯀꯣ ꯑꯗꯨꯗ ꯆꯪꯉꯛꯑꯣ ꯑꯩꯅ ꯂꯥꯏꯚ ꯂꯣꯀꯦꯁꯟꯗ ꯐꯣꯟꯗ ꯊꯥꯕꯤꯔꯛꯀꯦꯕ ꯑꯗꯨꯗ ꯅꯪꯅ ꯈꯪꯈ꯭ꯔꯅꯤ ꯑꯗꯨ ꯇꯥꯏꯝꯗꯤ ꯁꯦꯕꯦꯟ ꯁꯦꯕꯦꯟ ꯑꯦ ꯑꯦꯝꯗ ꯂꯥꯛꯑꯣ ꯑꯗꯨꯒ ꯁꯤꯗꯒꯤ ꯊꯣꯛꯄꯁꯦ ꯑꯩꯈꯣꯏ ꯁꯕꯦꯟ ꯊꯥꯔꯇꯤꯗ ꯊꯣꯛꯄ ꯉꯝꯅꯤꯡꯉꯥꯏ ꯍꯣꯠꯅꯁꯦ ꯑꯗꯨꯒ ꯁꯤꯗꯒꯤ ꯊꯣꯛꯑꯒ ꯑꯩꯈꯣꯏ ꯀꯩꯅꯣ ꯏꯂꯤꯐꯦꯟ ꯐꯣꯜ ꯆꯠꯂꯅꯤ ꯑꯗꯨ ꯑꯇꯣꯞꯄ ꯑꯇꯣꯞꯄ ꯃꯐꯝꯗꯁꯨ ꯑꯩꯈꯣꯏ ꯀꯣꯏꯕ ꯆꯠꯀꯅꯤ ꯍꯥꯏꯕ ꯑꯗꯨꯅ ꯋꯥꯟ ꯗꯦꯒꯤ ꯕꯨꯛ ꯇꯧꯕꯤ ꯇꯧꯅꯤꯡꯉꯥꯏꯒꯤ ꯀꯟꯐꯥꯝ ꯍꯥꯏꯕꯗꯤ ꯀꯟꯐꯥꯝꯗꯣ ꯂꯧꯅꯤꯡꯕꯅꯦ ꯅꯪ ꯁꯪꯒꯗ꯭ꯔꯥ ꯁꯪꯉꯣꯏꯗ꯭ꯔꯥ ꯑꯗꯨꯗꯣ ꯍꯥꯏꯕꯤꯔꯛꯑꯣ ꯑꯗꯨ ꯁꯪꯉꯗꯤ ꯑꯩꯅ ꯅꯪꯉꯣꯟꯗ ꯍꯥꯏꯔꯛꯈ꯭ꯔꯒꯦ ꯍꯥꯏꯕꯗꯤ ꯀꯟꯐꯥꯝ ꯇꯧꯔꯒ ꯄꯦꯃꯦꯟꯁꯨ ꯍꯥꯟꯅ ꯄꯤꯊꯣꯛꯄ ꯌꯥꯏ ꯑꯗꯨꯒ ꯃꯊꯪꯒꯤ ꯅꯪ ꯂꯥꯛꯄ ꯃꯇꯝꯗ ꯑꯦꯛꯁꯇ꯭ꯔꯥ ꯍꯥꯞꯄ ꯌꯥꯕ ꯑꯗꯨꯒꯨꯝꯕꯗꯨꯁꯨ ꯍꯥꯏꯅꯔꯛꯑꯒꯦ